ꯎꯝ ꯍꯣꯏ ꯁꯥꯟꯅꯔꯝꯃꯤ ꯕꯣꯜꯁꯤ ꯌꯥꯝꯅ ꯊꯋꯥꯏ ꯌꯥꯝꯅ ꯄꯥꯝꯅꯁꯨ ꯌꯦꯡꯉꯤ ꯑꯗꯨꯒ ꯗꯦꯁꯦꯗ ꯑꯃꯗ ꯑꯃꯗ ꯁꯥꯟꯅ ꯈꯣꯠꯅꯕꯁꯨ ꯑꯩ ꯑꯗꯨꯝ ꯇꯧꯔꯝꯃꯤ ꯑꯗꯨꯒ ꯁꯥꯟꯅꯕ ꯇꯣꯔꯅꯥꯃꯦꯟ ꯂꯩꯕ ꯈꯨꯗꯤꯡꯒꯤꯁꯨ ꯑꯗꯨꯝ ꯌꯦꯡꯉꯝꯃꯤ ꯑꯗ ꯌꯥꯝꯅꯁꯨ ꯄꯥꯝꯕ ꯃꯁꯥꯟꯅꯅꯤ ꯑꯗꯨꯒ ꯑꯩꯒꯤ ꯈꯨꯒꯪꯁꯤꯡꯗꯁꯨ ꯑꯗꯨꯝ ꯁꯥꯟꯅ ꯈꯣꯠꯅꯕ ꯇꯧꯕ ꯈꯣꯠꯄꯁꯦ ꯑꯗꯨꯝ ꯑꯩ ꯌꯦꯡꯉꯤ ꯊꯋꯥꯏ ꯌꯥꯎꯅ

ꯑꯗꯨꯅ ꯍꯣꯏ ꯄꯥꯝꯃꯤ ꯍꯥꯏꯕ ꯇꯥꯏ ꯐꯨꯠꯕꯣꯜꯅ ꯑꯃꯨꯛꯀ ꯍꯦꯟꯅ ꯏꯁꯄꯣꯔꯠ ꯈꯨꯗꯤꯡꯃꯛꯇ ꯊꯋꯥꯏ ꯌꯥꯎꯅꯁꯨ ꯄꯥꯝꯃꯤ ꯊꯋꯥꯏ ꯌꯥꯎꯅꯁꯨ ꯁꯥꯟꯅꯈꯤ ꯍꯧꯖꯤꯛꯃꯛꯁꯨ ꯑꯗꯨꯝ ꯍꯣꯏ ꯁꯥꯟꯅꯔꯤ ꯑꯗꯨꯒ ꯌꯦꯡꯁꯨ ꯌꯦꯡꯉꯤ ꯍꯥꯏꯕ ꯇꯥꯏ